ꯃꯅꯤꯄꯨꯔꯗ ꯂꯥꯛꯂꯒ ꯁꯃꯨꯗ꯭ꯔ ꯃꯄꯥꯟꯒꯨꯝꯕ ꯇꯁꯦꯡꯕꯗꯤ ꯃꯅꯤꯄꯨꯔꯒꯤ ꯁꯃꯨꯗ꯭ꯔꯅ ꯀꯣꯏꯁꯤꯟꯕ ꯂꯝꯗꯤ ꯅꯠꯇꯦ ꯑꯗꯨꯕꯨ ꯏꯁꯤꯡ ꯂꯦꯛ ꯂꯦꯛ ꯂꯩꯕ ꯃꯐꯝꯅꯤꯅ ꯃꯅꯤꯄꯨꯔꯗ ꯂꯥꯛꯂꯒ ꯕꯤꯁꯀꯨꯝꯕ ꯏꯔꯣꯏꯕ ꯌꯥꯕ ꯃꯐꯝ ꯏꯁꯤꯡ ꯁꯥꯟꯅꯕ ꯌꯥꯕ ꯃꯐꯝ ꯍꯥꯏꯔꯒꯗꯤ ꯑꯩꯈꯣꯏꯅ ꯁꯦꯟꯗ꯭ꯔꯥ ꯆꯠꯄ ꯌꯥꯏ ꯂꯣꯛꯇꯥꯛ ꯆꯠꯄ ꯌꯥꯏ ꯅꯠꯇ꯭ꯔꯒ ꯆꯨꯔꯆꯥꯟꯄꯨꯔꯒꯤ ꯒꯦꯜꯖꯥꯡ ꯔꯤꯁꯣꯔꯠ ꯍꯥꯏꯔꯤꯕ ꯃꯐꯝ ꯑꯁꯤ ꯑꯁꯤ ꯆꯠꯄ ꯌꯥꯏ ꯑꯩꯈꯣꯏꯅ ꯂꯝ ꯀꯣꯏꯕ ꯂꯥꯛꯂꯒ ꯃꯐꯝꯁꯤꯡ ꯑꯁꯤꯗ ꯆꯠꯀꯦ ꯍꯥꯏꯔꯒꯗꯤ ꯃꯅꯤꯄꯨꯔ ꯏꯝꯐꯥꯜꯗꯒꯤ ꯃꯣꯏꯔꯥꯡ ꯁꯦꯟꯗ꯭ꯔꯥ ꯃꯣꯏꯔꯥꯡꯐꯥꯎꯕ ꯆꯠꯀꯦ ꯍꯥꯏꯔꯒꯗꯤ ꯐꯣꯔꯇꯤ ꯀꯤꯂꯣꯃꯤꯇꯔꯅꯤ ꯑꯗꯨꯒ ꯆꯨꯔꯆꯥꯟ ꯑꯗꯨꯒ ꯆꯨꯔꯆꯥꯟꯄꯨꯔ ꯆꯠꯀꯦ ꯍꯥꯏꯔꯒꯅ ꯃꯣꯏꯔꯥꯡꯗꯒꯤ ꯆꯨꯔꯆꯥꯟꯄꯨꯔ ꯐꯥꯎꯕꯁꯤ ꯊꯔꯇꯤ ꯀꯤꯂꯣꯃꯤꯇꯔ ꯑꯃꯒ ꯑꯃꯨꯛ ꯆꯠꯂꯒ ꯂꯩ ꯑꯗꯨꯅ ꯑꯩꯈꯣꯏꯅ ꯃꯅꯤꯄꯨꯔꯗ ꯂꯥꯛꯂꯒ ꯏꯔꯣꯏꯕ ꯌꯥꯕ ꯏꯁꯤꯡ ꯂꯩꯕ ꯃꯐꯝ ꯆꯠꯀꯦ ꯍꯥꯏꯔꯒꯗꯤ ꯑꯩꯈꯣꯏꯅ ꯏꯝꯐꯥꯜ ꯇꯨ ꯃꯣꯏꯔꯥꯡ ꯑꯁꯤ ꯆꯠꯄꯤꯔꯒ ꯁꯦꯟꯗ꯭ꯔꯥ ꯅꯠꯇ꯭ꯔꯒ ꯂꯣꯛꯇꯥꯛ ꯅꯠꯇ꯭ꯔꯒ ꯒꯦꯜꯖꯥꯡ ꯑꯍꯨꯝ ꯑꯁꯤꯗ ꯆꯠꯂꯒ ꯏꯁꯤꯡꯒꯤ ꯅꯨꯡꯉꯥꯏꯕ ꯑꯗꯨ ꯐꯪꯒꯅꯤ ꯑꯗꯨꯒ ꯑꯃꯨꯛꯀ ꯑꯃꯨꯛ ꯗꯥꯝ ꯂꯩꯕ ꯐꯖꯕ ꯃꯐꯝ ꯏꯁꯤꯡꯗ ꯁꯥꯟꯅꯕ ꯌꯥꯕ ꯃꯐꯝ ꯌꯦꯡꯕꯤꯒꯦ ꯍꯥꯏꯔꯒꯗꯤ ꯁꯤꯡꯗꯥ ꯗꯥꯝ ꯑꯃꯗꯤ ꯃꯐꯧ ꯗꯥꯝ ꯑꯅꯤ ꯑꯁꯤ ꯌꯦꯡꯕꯤꯕ ꯌꯥꯏ ꯁꯤꯡꯗꯥ ꯗꯥꯝ ꯑꯁꯤ ꯏꯝꯐꯥꯜꯗꯒꯤ ꯂꯝꯁꯥꯡ ꯀꯥꯡꯆꯨꯞ ꯔꯣꯠ ꯍꯥꯏꯗꯔꯒ ꯂꯩꯕ ꯑꯗꯨꯒꯨꯝꯕ ꯗꯥꯝ ꯑꯃꯈꯛꯅꯤ ꯑꯗꯨꯒ ꯃꯐꯧ ꯗꯥꯝ ꯍꯥꯏꯔꯤꯕ ꯃꯐꯝ ꯑꯁꯤꯅ ꯏꯝꯐꯥꯜꯒꯤ ꯅꯣꯡꯄꯣꯛ ꯊꯪꯕ ꯃꯥꯏꯀꯩꯗ ꯂꯩꯕ ꯑꯗꯨꯒꯨꯝꯂꯕ ꯏꯁꯤꯡ ꯏꯁꯤꯡ ꯃꯔꯥꯡ ꯀꯥꯏꯅ ꯂꯩꯕ ꯏꯁꯤꯡ ꯁꯥꯟꯅꯕ ꯌꯥꯕ ꯃꯣꯇꯣꯔ ꯕꯨꯠ ꯇꯣꯡꯒꯦ ꯍꯥꯏꯔꯕꯁꯨ ꯌꯥꯕ ꯑꯗꯨꯒꯨꯝꯕ ꯐꯖꯔꯕ ꯃꯐꯝ ꯃꯐꯝ ꯑꯃꯈꯛꯅꯤ ꯑꯗꯨꯅ ꯃꯅꯤꯄꯨꯔꯗ ꯂꯥꯛꯂꯒ ꯏꯁꯤꯡꯗ ꯁ꯭ꯋꯤꯝꯃꯤꯡ ꯅꯠꯇ꯭ꯔꯒ ꯏꯁꯤꯡ ꯁꯥꯟꯅꯕ ꯌꯥꯕ ꯃꯐꯝ ꯍꯥꯏꯔꯒꯗꯤ ꯃꯐꯝꯁꯤꯡ ꯑꯁꯤꯗ ꯆꯠꯄꯤꯕ ꯌꯥꯏ